ꯑꯩꯒ ꯌꯨꯝꯗꯪꯅꯅ ꯂꯩꯔꯤꯕ ꯃꯥꯏꯕꯝ ꯇꯣꯝꯕꯤ ꯊꯧꯅꯥꯎꯖꯝ ꯕꯦꯝꯃ ꯃꯣꯏꯔꯥꯡꯊꯦꯝ ꯇꯣꯝꯕꯨꯡ ꯑꯦꯂꯥꯡꯕꯝ ꯆꯥꯎꯕ ꯇꯈꯦꯜꯂꯝꯕꯝ ꯀꯨꯃꯥꯔ ꯍꯥꯏꯔꯤꯕ ꯃꯤꯑꯣꯏꯁꯤꯡ ꯑꯁꯤ ꯃꯕꯨꯛ ꯃꯄꯥꯎ ꯌꯥꯝꯅ ꯐꯕ ꯃꯤꯑꯣꯏꯁꯤꯡꯅꯤ ꯑꯩꯒꯤ ꯏꯃꯨꯡꯗ ꯑꯋꯥ ꯑꯅꯥ ꯌꯥꯎꯔꯛꯄ ꯃꯇꯝꯗ ꯃꯈꯣꯏꯅ ꯆꯪꯁꯤꯟꯕꯤꯗꯨꯅ ꯑꯩꯒꯤ ꯑꯋꯥꯕꯗ ꯃꯇꯦꯡ ꯄꯥꯡꯕꯤ ꯃꯈꯣꯏꯒꯤ ꯇꯧꯕꯤꯃꯜ ꯑꯩꯅ ꯀꯩꯁꯨ ꯀꯩꯗꯧꯅꯨꯡꯗ ꯀꯥꯎꯔꯣꯏ ꯍꯥꯏꯔꯤꯕ ꯃꯤꯑꯣꯏꯁꯤꯡ ꯑꯁꯤ ꯌꯥꯝꯅ ꯐꯕ ꯃꯤꯑꯣꯏꯁꯤꯡꯅꯤ ꯃꯈꯣꯏꯅ ꯇꯧꯔꯤꯕꯁꯤꯡ ꯑꯁꯤ ꯑꯩꯉꯣꯟꯗ ꯌꯥꯝꯅ ꯅꯨꯡꯉꯥꯏꯕ ꯐꯥꯎꯖꯩ